ꯍꯣꯏ ꯑꯩꯈꯣꯏꯒꯤ ꯁ꯭ꯋꯥꯏꯗ ꯑꯗꯨꯝ ꯍꯥꯏꯔꯒꯗꯤ ꯃꯦꯠꯁꯀꯥ ꯁꯥꯏꯟꯁꯀꯁꯤ ꯑꯗꯨꯝ ꯃꯔꯨ ꯑꯣꯏꯅ ꯂꯧꯅꯩ ꯑꯅꯤꯁꯤꯅ ꯏꯝꯄꯣꯔꯇꯦꯟ ꯑꯣꯏꯅ ꯑꯗꯨꯝ ꯂꯧꯅꯩ ꯑꯇꯣꯞꯄ ꯁꯕꯖꯦꯛꯁꯨ ꯃꯔꯨ ꯑꯣꯏ ꯑꯣꯏꯗꯕ ꯅꯠꯇꯦ ꯑꯗꯨꯕꯨ ꯑꯣꯏꯔꯒꯁꯨ ꯑꯅꯤꯁꯤꯅ ꯅꯣꯂꯦꯖꯇ ꯍꯥꯏꯔꯒ ꯑꯅꯤꯁꯤꯅ ꯈꯤꯇꯪ ꯍꯦꯟꯕ꯭ꯔ ꯍꯥꯏꯅ ꯈꯜꯂꯤ ꯃꯥꯒꯤ ꯃꯔꯨ ꯑꯣꯏꯕ ꯃꯅꯨꯡꯒꯤ ꯂꯨꯖꯤꯟꯕꯁꯦ ꯑꯗꯨꯅ ꯑꯅꯤꯁꯦ ꯑꯗꯨꯝ ꯑꯩꯈꯣꯏꯅ ꯑꯦꯛꯁꯇ꯭ꯔꯥ ꯀ꯭ꯂꯥꯁ ꯂꯧꯔꯒ ꯀꯣꯔꯁ ꯍꯦꯟꯅ ꯑꯗꯨꯝ ꯇꯧꯅꯩ ꯑꯗꯨꯒ ꯁꯤ ꯏꯟꯗꯤꯌꯥꯗ ꯍꯥꯏꯔꯒꯁꯨ ꯑꯗꯨꯝ ꯃꯔꯨ ꯑꯣꯏꯅ ꯂꯧꯅꯕ ꯃꯥꯜꯂꯤ ꯀꯣꯔꯁꯁꯦ ꯑꯗꯨꯝ ꯏꯟꯗꯤꯌꯥꯗ ꯁꯥꯏꯟꯁꯀꯥ ꯃꯦꯠꯁꯀꯥ ꯍꯥꯏꯔꯒꯗꯤ ꯃꯦꯠꯁꯀꯥ ꯁꯥꯏꯟꯁꯀꯒꯤ ꯀꯝꯄꯤꯇꯤꯁꯟꯕꯨ ꯍꯥꯏꯔꯣ ꯑꯅꯤꯁꯤꯅ ꯍꯦꯟꯅ ꯑꯩꯈꯣꯏꯅ ꯊꯋꯥꯏ ꯌꯥꯎꯕ ꯑꯗꯒꯤ ꯑꯩꯈꯣꯏꯅ ꯂꯨꯝꯅ ꯂꯧꯕꯁꯤ ꯍꯦꯜꯂꯤ ꯏꯟꯗꯤꯌꯥꯃꯛꯇꯁꯨ ꯑꯣꯏꯔꯣ ꯑꯩꯈꯣꯏꯒꯤ ꯂꯩꯀꯥꯏꯗꯕꯨ ꯑꯣꯏꯔꯣ ꯑꯩꯈꯣꯏꯒꯤ ꯃꯅꯤꯄꯨꯔꯗꯕꯨ ꯑꯣꯏꯔꯣ ꯀꯛꯆꯤꯡꯗꯕꯨ ꯑꯣꯏꯔꯣ ꯑꯩꯒꯤ ꯋꯥꯈꯜꯗ ꯑꯣꯏꯅ ꯑꯗꯨꯝ ꯃꯦꯠꯁꯀꯥ ꯁꯥꯏꯟꯁꯀꯁꯤꯗꯤ ꯍꯛꯆꯤꯟꯅ ꯂꯨꯅ ꯂꯧꯅꯩ ꯃꯌꯥꯝꯅꯁꯨ ꯑꯦꯛꯁꯇ꯭ꯔꯥ ꯀꯣꯔꯁ ꯑꯗꯨꯝ ꯇꯧꯅꯩ ꯏꯟꯗꯤꯌꯥꯗꯁꯨ ꯃꯉꯥꯏꯔꯦ ꯑꯁꯤꯒꯤ ꯄꯣꯠꯁꯤ ꯑꯗꯨꯝ ꯍꯛꯆꯤꯟꯅ ꯂꯧꯅꯩ ꯑꯩꯒꯤꯃꯛꯀꯤ ꯑꯣꯏꯅꯁꯨ ꯃꯦꯠꯁꯀꯥ ꯁꯥꯏꯟꯁꯀꯒꯤꯁꯤ ꯑꯩꯅ ꯑꯦꯛꯖꯥꯝ ꯊꯥꯔꯝꯗꯥꯏꯗ ꯑꯌꯥꯝꯕ ꯑꯦꯛꯁꯇ꯭ꯔꯥ ꯀꯣꯔꯁ ꯂꯧꯔꯒ ꯑꯗꯨꯝ ꯑꯦꯛꯖꯥꯝ ꯆꯠꯈꯤ ꯑꯅꯤꯁꯤ ꯌꯥꯝ ꯃꯔꯨ ꯑꯣꯏꯅ ꯈꯟꯖꯩ ꯑꯩꯒꯤ ꯃꯣꯠꯇ